ꯑꯥ ꯍꯥꯎ ꯍꯥꯎ

ꯁꯨꯝ ꯂꯩꯔꯝꯕꯅꯦ ꯀꯔꯤ ꯇꯥꯟꯅꯁꯤꯒꯦ ꯀꯔꯤ ꯂꯝꯗ ꯆꯠꯁꯤ ꯍꯥꯏꯅꯣ ꯎꯝ ꯌꯥꯏ ꯌꯥꯏ ꯑꯗꯣ ꯀꯔꯤ ꯀꯔꯤ ꯉꯥꯒ ꯃꯣꯏ ꯐꯥꯅꯔꯤꯖꯥꯠꯅꯣꯅꯦ ꯅꯣꯏꯅ ꯍꯥꯏꯔꯛꯏꯗꯨꯕꯣ ꯎꯝ ꯁꯪꯒꯅꯤ ꯁꯪꯒꯅꯤ ꯑꯗꯣ ꯍꯧꯖꯤꯛ ꯑꯗꯨꯝ ꯂꯣꯏꯁꯜꯂꯣ ꯑꯗꯨꯒ ꯊꯣꯛꯂꯛꯑꯣ ꯑꯗꯨꯒ ꯆꯠꯃꯤꯟꯅꯔꯁꯤ ꯌꯥꯔꯅꯤ ꯎꯝ ꯎꯝ ꯍꯣꯏ ꯍꯣꯏ ꯊꯣꯛꯂꯛꯑꯣ ꯊꯣꯛꯂꯛꯑꯣ ꯑꯩꯁꯨ ꯂꯣꯏꯁꯜꯂꯒꯦ ꯎꯝ